ꯑꯩꯒꯤ ꯄꯨꯟꯁꯤꯒꯤ ꯄꯥꯟꯗꯝ ꯑꯩꯅ ꯑꯣꯏꯖꯒꯦ ꯈꯟꯕꯁꯦ ꯑꯣꯖꯥꯅꯦ ꯑꯗꯨꯒ ꯑꯩꯅ ꯑꯣꯖꯥꯁꯦ ꯑꯣꯏꯅꯤꯡ ꯑꯣꯏꯕ ꯄꯥꯝꯂꯤꯕꯒꯤ ꯃꯔꯝꯗꯤ ꯑꯣꯖꯥ ꯍꯥꯏꯕꯁꯤꯅ ꯍꯤꯔꯝ ꯈꯨꯗꯤꯡꯃꯛꯇ ꯈꯨꯗꯤꯡꯃꯛꯇ ꯍꯥꯏꯗꯤ ꯏꯃꯨꯡ ꯃꯅꯨꯡꯗꯐꯧꯕ ꯑꯣꯖꯥ ꯑꯉꯥꯡ ꯑꯄꯤꯛꯄꯒꯩꯒꯤ ꯑꯣꯖꯥꯗꯤ ꯃꯃꯥ ꯄꯥꯅꯤꯅ ꯍꯥꯏꯅꯔꯤꯅꯤ ꯍꯤꯔꯝ ꯈꯨꯗꯤꯡꯃꯛꯇ ꯑꯣꯖꯥ ꯍꯥꯏꯕꯁꯦ ꯑꯗꯨꯝ ꯗꯔꯀꯥꯔ ꯑꯣꯏꯕ ꯄꯣꯠꯅꯦ ꯑꯐꯕ ꯑꯐꯕ ꯁꯃꯥꯖ ꯑꯃ ꯁꯦꯝꯒꯦ ꯍꯥꯏꯔꯒꯗꯤ ꯑꯐꯕ ꯑꯣꯖꯥ ꯑꯐꯕ ꯑꯣꯖꯥ ꯂꯩꯕ ꯍꯥꯏꯕꯁꯤ ꯃꯊꯧ ꯇꯥꯏ ꯍꯥꯏꯕꯗꯤ ꯗꯣꯛꯇꯔ ꯑꯣꯏꯔꯤꯕꯁꯤꯡꯁꯤꯁꯨ ꯃꯈꯣꯏꯒꯤ ꯑꯣꯖꯥ ꯂꯩ ꯏꯟꯖꯤꯅꯤꯌꯥꯔ ꯑꯣꯏꯕꯁꯤꯡꯒꯤꯁꯨ ꯑꯣꯖꯥ ꯂꯩ ꯑꯣꯖꯥꯅ ꯐꯠꯇ꯭ꯔꯒꯗꯤ ꯁꯥꯇ꯭ꯔ ꯑꯐꯕ ꯄꯨꯊꯣꯛꯄ ꯍꯥꯏꯕꯁꯦ ꯌꯥꯝꯅ ꯀꯩꯅꯣ ꯌꯥꯝ ꯇꯥꯡꯉꯤ ꯂꯩꯇꯦ ꯑꯗꯨꯅ ꯑꯣꯖꯥꯁꯤꯅ ꯈꯨꯗꯤꯡꯃꯛ ꯁꯦꯝꯃꯦ ꯑꯣꯖꯥꯁꯤꯅ ꯈꯨꯗꯤꯡꯃꯛ ꯄꯨꯊꯣꯛꯏ ꯑꯗꯨꯅ ꯑꯐꯥꯎꯕ ꯂꯝꯗꯝ ꯑꯗꯨꯒꯤ ꯑꯐꯥꯎꯕ ꯃꯤꯑꯣꯏ ꯑꯥꯏ ꯑꯦ ꯑꯦꯁ ꯑꯃ ꯂꯩꯔꯦ ꯑꯐꯥꯎꯕ ꯑꯐꯥꯎꯕ ꯄꯦꯟꯇꯔ ꯑꯃ ꯂꯩꯔꯦ ꯍꯥꯏꯔꯒꯁꯨ ꯃꯈꯣꯏ ꯃꯈꯣꯏꯒꯤ ꯑꯣꯖꯥ ꯑꯃꯃꯝ ꯂꯣꯏꯅ ꯂꯩꯒꯅꯤ ꯑꯗꯨꯅ ꯑꯗꯨꯒꯨꯝꯕ ꯑꯐꯕ ꯃꯤ ꯄꯨꯊꯣꯛꯄ ꯄꯥꯝꯕꯒꯤꯗꯃꯛꯇ ꯑꯩꯅ ꯑꯣꯖꯥ ꯑꯣꯏꯅꯤꯡꯉꯤꯕꯅꯤ ꯑꯗꯨꯗꯨꯒ ꯑꯣꯖꯥꯁꯤ ꯑꯣꯏꯅꯕꯒꯤꯗꯃꯛꯇ ꯑꯩꯍꯥꯛꯅ ꯍꯧꯖꯤꯛ ꯍꯧꯖꯤꯛ ꯇꯧꯔꯤꯕ ꯍꯥꯏꯔꯒꯗꯤ ꯑꯩ ꯑꯩꯅ ꯑꯩꯒꯤ ꯏꯖꯨꯀꯦꯁꯟꯒꯤ ꯂꯥꯏꯟꯗ ꯑꯩꯁꯦ ꯒ꯭ꯔꯦꯖ꯭ꯌꯦꯁꯟ ꯃꯁꯇꯔ ꯑꯗꯨꯃꯥꯏꯅ ꯃꯊꯪ ꯃꯊꯪ ꯑꯩꯁꯦ ꯑꯣꯖꯥ ꯑꯃ ꯑꯣꯏꯕ ꯌꯥꯅꯕꯒꯤ ꯃꯑꯣꯡꯗ ꯍꯣꯠꯅꯖꯔꯤ ꯑꯗꯨꯒꯤ ꯃꯇꯨꯡꯗ ꯑꯣꯖꯥꯒꯤ ꯇ꯭ꯔꯦꯅꯤꯡ ꯃꯈꯜ ꯃꯈꯜ ꯗꯤꯄ꯭ꯂꯣꯃꯥ ꯃꯈꯜ ꯃꯈꯜꯁꯤꯡ ꯑꯁꯤꯁꯨ ꯂꯣꯏꯁꯟꯅꯕ ꯀꯟꯅ ꯍꯣꯠꯅꯖꯔꯤ ꯍꯧꯖꯤꯛ ꯍꯧꯖꯤꯛꯃꯛ ꯕꯦꯗ ꯇꯧꯗꯨꯅ ꯑꯣꯖꯥꯒꯤ ꯇ꯭ꯔꯦꯅꯤꯡ ꯑꯁꯤ ꯇꯧꯗꯨꯅ ꯑꯣꯖꯥ ꯑꯃ ꯑꯣꯏꯕ ꯉꯝꯅꯅꯕ ꯍꯣꯠꯅꯔꯤ